ꯃꯅꯤꯄꯨꯔꯒꯤ ꯃꯤꯌꯥꯝꯅꯀꯣ ꯑꯩꯈꯣꯏꯒꯤ ꯂꯣꯟꯗꯣ ꯉꯥꯡꯗꯕꯁꯤꯡꯒ ꯄꯥꯎ ꯐꯥꯎꯅꯕꯗ ꯑꯩꯈꯣꯏꯒꯤ ꯂꯣꯟꯁꯦ ꯀꯔꯝꯅ ꯁꯤꯖꯤꯟꯅꯕꯒꯦ ꯍꯥꯏꯕ ꯇꯥꯔꯒꯗꯤ ꯍꯥꯏꯔꯤꯕ ꯃꯤꯑꯣꯏ ꯑꯅꯤ ꯑꯣꯔ ꯑꯍꯨꯝꯗꯣ ꯑꯗꯨꯅ ꯈꯪꯅꯒꯗꯕ ꯋꯥꯍꯩ ꯋꯥꯇꯥ ꯂꯩꯔꯒꯗꯤ ꯁꯤꯖꯤꯟꯅꯕꯤꯕ ꯑꯗꯨ ꯗꯔꯀꯥꯔ ꯇꯥꯔꯦ

ꯍꯥꯏꯔꯤꯕ ꯋꯥꯐꯝ ꯑꯗꯨꯗꯁꯨ ꯒ꯭ꯌꯥꯟ ꯇꯥꯅꯗ꯭ꯔꯗꯤ ꯃꯅꯥꯛꯇ ꯂꯩꯕ ꯄꯣꯠꯁꯛ ꯑꯣꯏꯔꯒꯅ ꯄꯥꯏꯔꯒ ꯄꯣꯠꯁꯛ ꯑꯗꯨ ꯎꯠꯄ ꯑꯗꯨꯁꯨ ꯌꯥꯅꯤꯗꯅ